ꯍꯣꯏ ꯍꯣꯏ ꯆꯥꯛ ꯆꯥꯔꯕ꯭ꯔꯣ ꯆꯥꯔꯦ ꯑꯩꯈꯣꯏꯁꯨ ꯅꯨꯡꯉꯥꯏꯔꯦ ꯅꯨꯡꯉꯥꯏꯔꯦ ꯅꯪ ꯅꯪꯁꯨ ꯅꯨꯡꯉꯥꯏꯔꯤꯀꯣ ꯑꯁ ꯋꯦꯗꯔ ꯌꯥꯗꯕꯒꯤ ꯈꯪꯗ꯭ꯔꯦꯅꯦ ꯅꯉꯣꯟꯗ ꯅꯉꯣꯟꯗ ꯉꯁꯤ ꯀꯣꯜ ꯇꯧꯔꯛꯄꯗꯣ ꯑꯩꯈꯣꯏꯒꯤ ꯌꯨꯝꯒꯤ ꯐꯦꯟꯁꯤꯡꯒꯤꯗꯃꯛꯇ ꯈꯔ ꯋꯥꯔꯤ ꯁꯥꯅꯤꯡꯕꯀꯣ ꯐꯦꯟꯁꯤꯡꯗꯨꯁꯨ ꯌꯥꯗ꯭ꯔꯦ ꯑꯗꯨꯒꯤ ꯌꯣꯠ ꯀꯨꯝꯕꯁꯨ ꯌꯥꯗ꯭ꯔꯦ ꯑꯗꯣ ꯑꯃꯨꯛꯀ ꯎꯝ ꯎꯝ ꯑꯗꯨ ꯃꯗꯨꯗꯣ ꯑꯃꯨꯛꯀ ꯁꯦꯝꯅꯤꯡꯉꯥꯏꯒꯤ ꯈꯔ ꯄ꯭ꯂꯥꯟ ꯇꯧꯁꯦ ꯎꯝ ꯌꯥꯏ ꯑꯗꯨꯁꯨ ꯍꯣꯏ ꯄꯩꯁꯥꯗꯤ ꯌꯥꯝ ꯆꯪꯒꯗꯕꯁꯨ ꯃꯥꯟꯗꯦ ꯑꯩꯉꯣꯟꯗ ꯁꯦꯃꯦꯟꯒꯨꯝꯕ ꯅꯨꯡꯒꯨꯝꯕ ꯑꯗꯨꯃꯗꯤ ꯑꯩꯉꯣꯟꯗ ꯂꯩꯌꯦ ꯑꯗꯨ ꯃꯦꯟ ꯄꯥꯋꯔꯗꯨ ꯈꯔ ꯗꯔꯀꯥꯔ ꯇꯥꯏꯌꯦ ꯅꯪꯒꯤ ꯁꯥꯏꯗꯇꯒꯤꯁꯨ ꯃꯤ ꯈꯔ ꯍꯥꯞꯁꯦ

ꯐꯥꯎꯟꯗꯦꯁꯟꯗꯤ ꯑꯗꯨ ꯄ꯭ꯂꯥꯁꯇꯔ ꯇꯧꯔꯒ ꯑꯗꯨꯃꯥꯏꯅ ꯇꯧꯁꯦ ꯑꯗꯨꯗꯒꯤ ꯃꯊꯛꯇ ꯍꯧꯖꯤꯛ ꯌꯣꯠꯀ ꯕꯥꯏꯟꯗꯤꯡ ꯋꯥꯌꯥꯔꯒꯨꯝꯕꯀꯣ

ꯌꯦꯗꯔ ꯌꯥꯔꯒꯗꯤ ꯑꯗꯨ ꯍꯌꯦꯡ ꯍꯪꯆꯤꯠꯀꯨꯝꯕ ꯑꯗꯨꯝ ꯍꯧꯕꯁꯨ ꯌꯥꯏ

ꯌꯥꯏ ꯌꯥꯏ ꯑꯗꯨꯁꯨ ꯑꯗꯨ ꯑꯗꯨ ꯅꯪꯁꯨ ꯂꯤꯁꯤꯡ ꯑꯍꯨꯝ ꯑꯃ ꯂꯧꯊꯣꯛꯑꯣ ꯑꯩꯁꯨ ꯂꯤꯁꯤꯡ ꯑꯍꯨꯝ ꯑꯃ ꯂꯧꯊꯣꯛꯀꯦ ꯑꯗꯨꯒ ꯅꯦꯛꯁ ꯋꯤꯛꯇꯒꯤ ꯑꯗꯨꯝ ꯍꯧꯒꯦ ꯍꯥꯏꯕꯁꯨ ꯌꯥꯏ ꯑꯦ ꯑꯦ ꯍꯣꯏ ꯑꯗꯨꯗꯤ ꯎꯝ ꯑꯗꯨꯗꯤ ꯐꯔꯦ ꯍꯌꯦꯡ ꯍꯪꯆꯤꯠꯇꯁꯨ ꯄꯥꯎ ꯐꯥꯎꯅꯁꯦ ꯑꯗꯨꯗꯤ ꯀꯣ ꯑꯦ ꯑꯦ ꯑꯦ ꯆꯣ